ꯑꯩꯍꯥꯛꯀꯤ ꯁꯥ ꯁꯟ ꯑꯁꯤ ꯑꯩꯅ ꯁꯦꯟꯅꯖꯕ ꯃꯇꯝꯗ ꯂꯩꯔꯤꯕ ꯑꯩꯒꯤ ꯁꯟꯒꯤ ꯃꯈꯣꯡ ꯑꯁꯤ ꯑꯍꯥꯟꯕꯗ ꯃꯍꯥꯛ ꯑꯁꯤ ꯆꯠꯄꯅꯤꯅ ꯁꯣꯛꯂꯛꯏꯕ꯭ꯔꯥ ꯑꯗꯒꯤ ꯄꯤꯟꯅ ꯊꯤꯜꯂꯛꯏꯕ꯭ꯔꯥ ꯇꯤꯡꯈꯪꯅ ꯊꯤꯜꯂꯛꯏꯕ꯭ꯔꯥ ꯍꯥꯏꯕꯗꯨ ꯑꯍꯥꯟꯕꯗ ꯌꯦꯡꯁꯤꯟꯖꯩ ꯑꯗꯨꯒꯤ ꯃꯇꯨꯡꯗ ꯃꯥꯒꯤ ꯃꯁꯥ ꯍꯣꯜ ꯑꯁꯤꯗ ꯁꯣꯛꯂꯛꯄ꯭ꯔꯥ ꯃꯤꯅ ꯊꯥꯡꯅ ꯌꯥꯜꯂꯛꯄ꯭ꯔꯥ ꯍꯤꯡꯒꯣꯜꯗ ꯆꯪꯉꯨꯕꯗꯕꯒꯤ ꯆꯪꯉꯨꯕꯒꯤ ꯃꯤꯑꯣꯏꯕ ꯍꯥꯏꯁꯤꯗꯤ ꯑꯩꯈꯣꯏꯒꯤ ꯍꯤꯡꯒꯣꯜꯗ ꯆꯪꯉꯨꯕ ꯃꯇꯝꯗ ꯃꯥꯒꯤ ꯍꯤꯡꯒꯣꯜꯒꯤ ꯄꯣꯠꯆꯩꯁꯤꯡꯗꯨ ꯆꯥꯔꯝꯃꯦꯅ ꯅꯨꯡꯁꯤꯗꯕꯗꯒꯤ ꯁꯥ ꯁꯟꯕꯨ ꯊꯥꯡꯅ ꯌꯥꯜꯂꯒ ꯇꯥꯟꯅꯕꯤꯕ ꯁꯨꯒꯨꯝꯕ ꯊꯧꯗꯣꯛ ꯀꯌꯥ ꯌꯥꯎꯕꯅꯤꯅ ꯈꯨꯡꯒꯪ ꯑꯁꯤꯗ ꯂꯩꯔꯤꯕ ꯃꯤꯑꯣꯏꯕꯁꯤꯗꯤ ꯑꯐꯕꯁꯨ ꯂꯩ ꯐꯠꯇꯕꯁꯨ ꯂꯩ ꯁꯥ ꯁꯟꯕꯨ ꯅꯨꯡꯁꯤꯕꯤꯕꯁꯨ ꯂꯩ ꯅꯨꯡꯁꯤꯕꯤꯗꯕꯁꯨ ꯂꯩ ꯑꯗꯨꯅ ꯌꯥꯝꯅ ꯃꯨꯟꯅ ꯌꯦꯡꯁꯤꯟꯗꯕ ꯌꯥꯗꯕ ꯑꯗꯨꯒ ꯃꯥꯕꯨ ꯐꯖ ꯃꯐꯝ ꯑꯗꯨꯗ ꯐꯝꯍꯜꯂꯕ ꯃꯇꯨꯡꯗ ꯁꯖꯤꯛꯁꯤꯡ ꯑꯗꯨ ꯑꯩꯅ ꯀꯔꯤ ꯀꯔꯤ ꯁꯖꯤꯛ ꯀꯌꯥꯝ ꯋꯥꯠꯂꯤ ꯁꯡꯒꯣꯟꯁꯤꯗ ꯃꯥꯒꯤ ꯆꯥꯐꯝ ꯃꯄꯥꯁꯤꯗꯅ ꯌꯦꯡꯁꯤꯟꯕꯤꯕ ꯋꯥꯠꯂꯒꯅ ꯍꯥꯞꯆꯟꯕꯤꯕ ꯑꯗꯨꯒ ꯃꯁꯥꯁꯨ ꯇꯔꯨ ꯇꯅꯥꯟꯅ ꯂꯩꯔꯤꯕ꯭ꯔꯥ ꯂꯩꯇꯕ꯭ꯔꯥ ꯍꯥꯏꯕꯗꯨ ꯌꯦꯡꯁꯜꯂꯒ ꯃꯁꯥꯗꯨ ꯇꯔꯨ ꯇꯅꯥꯟꯅ ꯏꯔꯨꯖꯊꯣꯛꯄꯤꯗꯅ ꯁꯪꯒꯣꯝ ꯊꯣꯛꯏꯕ꯭ꯔꯥ ꯊꯣꯛꯇꯕ꯭ꯔꯥ ꯍꯥꯏꯕꯗꯨꯁꯨ ꯃꯔꯝ ꯆꯥꯅ ꯌꯦꯡꯁꯟꯕꯤꯔꯒ ꯑꯩꯈꯣꯏꯅ ꯃꯐꯝ ꯆꯥꯅ ꯊꯝꯅꯕꯒꯤꯗꯃꯛꯇ ꯈꯨꯗꯣꯡꯆꯥꯕꯁꯤꯡ ꯑꯗꯨ ꯁꯤꯟꯖꯩ ꯑꯗꯨꯅ ꯃꯔꯝ ꯑꯣꯏꯔꯒ ꯑꯩꯅ ꯑꯩꯒꯤ ꯁꯥ ꯁꯟꯁꯤꯡꯕꯨ ꯃꯔꯝ ꯆꯥꯅ ꯆꯦꯛꯁꯟꯅ ꯌꯦꯡꯁꯟꯖꯔꯤꯕꯅꯤ